ꯄꯥꯟꯕꯤꯗ ꯀꯥꯟꯅꯕ ꯈꯔ ꯊꯥꯖꯩ ꯍꯩꯗ ꯍꯥꯏꯔꯒ ꯍꯩꯀ꯭ꯔꯨ ꯍꯩꯅꯧꯅ ꯆꯤꯡꯕ ꯈꯔ ꯑꯗꯨꯝ ꯊꯥꯏ ꯑꯇꯣꯞꯄ ꯃꯅꯥ ꯃꯁꯤꯡꯗ ꯍꯥꯏꯔꯒꯅ ꯀꯣꯕꯤ ꯑꯗꯨꯒ ꯃꯣꯔꯣꯛ ꯃꯣꯔꯣꯛ ꯑꯇꯣꯞꯄ ꯃꯌꯥꯝ ꯑꯃꯁꯨ ꯈꯥꯃꯦꯟ ꯑꯁꯤꯟꯕꯅ ꯆꯤꯡꯕ ꯃꯌꯥꯝ ꯑꯃ ꯊꯥꯏ ꯁꯤꯅ ꯏꯁꯥꯗ ꯍꯛꯆꯥꯡꯗ ꯀꯥꯅꯍꯜꯂꯤ ꯃꯔꯤ ꯆꯠꯄ ꯃꯔꯤ ꯆꯠꯄ ꯍꯥꯏꯔꯒꯅ ꯃꯔꯤ ꯆꯠꯄ ꯑꯩꯈꯣꯏꯒꯤ ꯃꯔꯤ ꯆꯠꯄ ꯍꯥꯏꯔꯒꯅ ꯇꯣꯔꯕꯣꯠ ꯃꯥꯏꯔꯦꯟꯅꯆꯤꯡꯕꯁꯨ ꯑꯗꯨꯝ ꯊꯥꯏ ꯇꯣꯔꯣꯕꯣꯠꯁꯤꯅ ꯇꯣꯔꯣꯕꯣꯠꯁꯤꯅ ꯀꯔꯤ ꯀꯥꯟꯅꯒꯦ ꯍꯥꯏꯕ ꯃꯇꯝꯗ ꯇꯣꯔꯕꯣꯠꯁꯤꯅ ꯏꯁꯥꯒꯤ ꯍꯛꯆꯥꯡꯒꯤ ꯏꯁꯥꯒꯤ ꯍꯛꯆꯥꯡꯒꯤ ꯆꯥꯝꯊꯣꯛꯄ ꯍꯥꯏꯕꯗꯤ ꯃꯥꯒꯤ ꯆꯝꯐꯨꯠꯀꯨꯝꯕ ꯐꯨꯠꯂꯕ ꯃꯇꯝꯗ ꯃꯥꯒꯤ ꯆꯈꯥꯎꯗ ꯂꯩꯔꯤꯕꯁꯤꯡꯗꯣ ꯄꯨꯂꯞ ꯐꯖꯅ ꯀ꯭ꯂꯤꯟ ꯑꯣꯏꯅ ꯐꯖꯅ ꯁꯦꯡꯗꯣꯛꯄ ꯆꯥꯡ ꯅꯥꯏꯅ ꯆꯥꯔꯒꯗꯤ ꯑꯗꯨꯝ ꯁꯦꯡꯗꯣꯛꯄꯗꯨ ꯑꯗꯨꯝ ꯉꯝꯃꯤ ꯃꯗꯨꯅ ꯀꯥꯟꯅꯕ ꯃꯌꯥꯝ ꯑꯃ ꯄꯤ ꯍꯧꯖꯤꯛꯀꯤ ꯇꯣꯔꯣꯕꯣꯠꯁꯤꯅ ꯑꯗꯨꯝ ꯃꯌꯥꯝꯅ ꯗꯣꯛꯇꯔꯅꯁꯨ ꯍꯥꯏꯔꯕꯅꯤꯅ ꯗꯣꯛꯇꯔꯅ ꯑꯗꯨꯝ ꯆꯈꯥꯎ ꯁꯣꯛꯄꯒꯨꯝꯕ ꯑꯃꯕꯨ ꯑꯣꯏꯔꯦ ꯑꯃꯕꯨ ꯑꯣꯏꯔꯦ ꯆꯈꯥꯎ ꯁꯣꯛꯄꯗ ꯑꯗꯨꯝ ꯁꯦꯡꯗꯣꯛꯄ ꯀ꯭ꯂꯤꯟ ꯑꯣꯏꯕ ꯑꯗꯨꯅ ꯑꯗꯨꯝ ꯐꯩ ꯍꯥꯏꯕꯩꯗꯃꯛꯇ ꯇꯣꯔꯕꯣꯠ ꯃꯔꯤ ꯆꯠꯄꯁꯤꯅ ꯑꯗꯨꯝ ꯃꯇꯝ ꯈꯨꯗꯤꯡꯃꯛꯇ ꯑꯗꯨꯝ ꯊꯥꯏ ꯊꯥꯔꯒ ꯑꯗꯨꯝ ꯁꯤꯖꯤꯟꯅꯔꯦ ꯁꯦꯡꯗꯣꯛꯑꯦ ꯃꯥꯒꯤ ꯆꯈꯥꯎꯗ ꯌꯥꯎꯔꯤꯕꯁꯤꯡꯁꯦ